ꯑꯥ ꯍꯜꯂꯣ

ꯑꯥ ꯍꯪꯕꯤꯔꯛꯑꯣ ꯌꯥꯏ ꯍꯥꯟꯅꯗꯧꯅ ꯐꯪꯕꯗꯣ ꯑꯗꯨꯃꯥꯏꯅꯗꯤ ꯌꯥꯝꯅ ꯚꯥꯁ ꯑꯣꯏꯅꯗꯤ ꯐꯪꯗ꯭ꯔꯦ ꯍꯧꯖꯤꯛ ꯃꯅꯤꯄꯨꯔꯁꯤ ꯏꯔꯥꯡ ꯂꯩꯕꯅ ꯃꯔꯝ ꯑꯣꯏꯔꯒ ꯑꯗꯨ ꯑꯣꯏꯔꯁꯨ ꯐꯪꯕꯕꯨꯗꯤ ꯐꯪꯉꯦ ꯑꯗꯨ ꯑꯣꯏꯔꯁꯨ ꯌꯥꯝ ꯇꯥꯡꯅ ꯐꯪꯉꯦ ꯑꯣ ꯎꯝ ꯎꯝ ꯐꯪꯒꯅꯤ ꯑꯗꯣ ꯃꯃꯟꯗꯤ ꯈꯔ ꯍꯥꯟꯅꯗꯒꯤ ꯈꯔ ꯍꯦꯜꯂꯅꯤ ꯏꯔꯥꯡ ꯂꯩꯕ ꯑꯗꯨꯅ ꯄꯣꯠꯁꯦ ꯃꯥꯔꯀꯦꯠꯁꯤ ꯌꯥꯝꯅ ꯀꯩꯗꯧꯋꯦ ꯍꯥꯟꯅꯇꯧꯅ ꯅꯣꯔꯃꯦꯜ ꯍꯥꯟꯅꯇꯧꯅ ꯅꯣꯔꯃꯦꯜꯗ ꯐꯝꯗꯦꯕ ꯑꯗꯨꯅ ꯌꯥꯝ ꯌꯥꯝꯅ

ꯂꯩꯇꯦ ꯂꯩꯕꯕꯨꯗꯤ ꯑꯗꯣ ꯂꯩꯕꯁꯨ ꯌꯥꯎꯏ ꯑꯗꯣ ꯍꯧꯖꯤꯛ ꯍꯧꯖꯤꯛꯀꯤ ꯑꯣꯏꯅꯗꯤ ꯂꯩꯇꯦ ꯑꯥꯎ ꯂꯩ ꯇꯥꯏꯃꯤꯡꯕꯨꯗꯤ ꯄꯨꯡ ꯇꯥꯔꯥꯗꯒꯤ ꯄꯨꯡ ꯚꯥꯔꯣ ꯁꯨꯃꯥꯏꯅ ꯉꯥꯏꯍꯥꯛ ꯉꯥꯏꯍꯥꯛ ꯍꯥꯡꯕ ꯑꯗꯨꯃꯥꯏꯅ ꯇꯧꯕ ꯏꯔꯥꯡ ꯂꯩꯕꯅꯤꯅ ꯑꯥ ꯐꯪꯒꯅꯤ ꯐꯪꯒꯅꯤ ꯑꯥ ꯍꯣꯇꯦꯜ ꯑꯥ ꯍꯣꯇꯦꯜꯁꯨ ꯑꯦꯚꯥꯏꯜꯦꯕꯜ ꯑꯣꯏꯒꯅꯤ ꯂꯩꯒꯅꯤ ꯑꯗꯨꯝ ꯂꯥꯛꯄꯤꯌꯨ ꯌꯥꯝ ꯅꯨꯉꯥꯏꯕ ꯃꯐꯝꯅꯤ ꯑꯗꯨꯝ

ꯍꯣꯏ ꯍꯣꯏ ꯇꯧꯕꯤꯔꯣ ꯇꯧꯕꯤꯔꯣ